ꯑꯩꯈꯣꯏꯒꯤ ꯏꯁꯥꯒꯤ ꯏꯌꯦꯛ ꯂꯩꯖꯔꯕꯁꯨ ꯊꯥꯏꯅꯗꯒꯤ ꯍꯧꯅ ꯕꯦꯡꯒꯂꯤ ꯃꯌꯦꯛ ꯑꯣꯏꯅ ꯁꯤꯖꯤꯟꯅꯔꯛꯄꯅ ꯍꯧꯖꯤꯛ ꯏꯁꯥꯒꯤ ꯏꯌꯦꯛ ꯈꯪꯗꯕ ꯃꯤꯑꯣꯏ ꯀꯌꯥ ꯑꯃ ꯂꯩꯔꯤ ꯃꯅꯤꯄꯨꯔꯤ ꯂꯣꯟ ꯑꯁꯤ ꯅꯤꯄꯥꯜ ꯁꯨꯕꯗ ꯆꯟꯖꯔꯕꯁꯨ ꯚꯥꯔꯠꯀꯤ ꯂꯣꯟ ꯑꯇꯩ ꯁꯤꯡꯗ ꯄꯤꯕ ꯈꯨꯗꯣꯡꯆꯥꯕꯁꯤꯡ ꯑꯗꯨ ꯐꯪꯕ ꯉꯝꯗ꯭ꯔꯤ ꯁꯝꯅ ꯍꯥꯏꯔꯕꯗ ꯁꯔꯀꯥꯔꯒꯤ ꯋꯦꯕꯁꯥꯏꯠ ꯁꯤꯡꯗ ꯑꯩꯈꯣꯏꯒꯤ ꯂꯣꯟ ꯑꯁꯤ ꯁꯤꯖꯤꯟꯅꯕ ꯎꯗꯦ